ꯄ꯭ꯔꯦꯛꯇꯤꯁꯤꯡ ꯌꯣꯒꯥ ꯑꯣꯔ ꯃꯦꯗꯤꯇꯦꯁꯟꯁꯤꯅ ꯀꯔꯝꯃꯥꯏꯅ ꯑꯩꯉꯣꯟꯗ ꯀꯥꯟꯅꯕ ꯄꯤꯒꯦ ꯍꯥꯏꯔꯗꯤ ꯌꯣꯒꯥꯒ ꯃꯦꯗꯤꯇꯦꯁꯟꯁꯦ ꯑꯩꯈꯣꯏ ꯃꯤꯑꯣꯏꯕꯒꯤꯗꯃꯛꯇ ꯌꯥꯝꯅ ꯀꯥꯟꯅꯈ꯭ꯔꯕ ꯚꯦꯂꯨ ꯂꯩꯈ꯭ꯔꯕ ꯑꯃꯅꯦ ꯍꯥꯏꯕꯁꯦ ꯑꯩ ꯂꯧꯋꯦ ꯍꯥꯏꯔꯗꯤ ꯑꯩꯈꯣꯏꯅ ꯐꯤꯖꯤꯀꯦꯜꯂꯤ ꯑꯦꯛꯇꯤꯞ ꯑꯣꯏꯒꯦ ꯍꯥꯏꯕꯇꯥꯔꯗꯤ ꯑꯩꯈꯣꯏ ꯌꯣꯒꯥꯁꯦ ꯑꯦꯚ꯭ꯔꯤ ꯃꯣꯔꯅꯤꯡ ꯑꯣꯔ ꯃꯣꯔꯅꯤꯡ ꯑꯦꯟ ꯏꯚꯤꯅꯤꯡꯁꯦ ꯇꯧꯕ ꯇꯥꯕꯅꯤ ꯍꯥꯏꯗꯤ ꯌꯣꯒꯥ ꯇꯧꯕ ꯃꯇꯝꯗ ꯑꯩꯈꯣꯏꯒꯤ ꯍꯛꯆꯥꯡꯗ ꯑꯅꯥꯕꯁꯨ ꯔꯤꯂꯤꯐ ꯑꯣꯏꯌꯦ ꯑꯩꯉꯣꯟꯗ ꯁꯣꯔꯍꯣꯟꯕ ꯈꯣꯠꯄ ꯂꯩꯔꯁꯨ ꯄ꯭ꯔꯦꯛꯇꯤꯁꯤꯡ ꯌꯣꯒꯥꯒꯤ ꯊ꯭ꯔꯨꯗꯁꯨ ꯐꯕ ꯂꯩ ꯑꯗꯨꯅꯤꯅ ꯑꯩꯈꯣꯏꯅ ꯌꯣꯒꯥꯒ ꯃꯦꯗꯤꯇꯦꯁꯟꯁꯦ ꯌꯥꯝ ꯀꯟꯅ ꯃꯦꯗꯤꯇꯦꯁꯟꯁꯤꯅ ꯀꯔꯝꯃꯥꯏꯅ ꯇꯧꯕ꯭ꯔꯥ ꯍꯥꯏꯔ ꯃꯇꯝꯗ ꯑꯩꯈꯣꯏꯅ ꯃꯦꯗꯤꯇꯦꯁꯟ ꯇꯧꯕꯁꯦ ꯑꯩꯈꯣꯏꯒꯤ ꯁꯦꯜꯐ ꯗꯤꯁꯤꯄ꯭ꯂꯤꯟ ꯑꯩꯈꯣꯏꯒꯤ ꯋꯥꯈꯜꯁꯦ ꯀꯟꯇ꯭ꯔꯣꯜ ꯇꯧꯕ ꯃꯦꯗꯤꯇꯦꯁꯟ ꯊ꯭ꯔꯨ ꯃꯦꯗꯤꯇꯦꯁꯟꯁꯤꯗ ꯑꯩꯈꯣꯏꯅ ꯑꯩꯈꯣꯏ ꯑꯩꯈꯣꯏꯅ ꯈꯟꯕꯁꯦ ꯀꯟꯇ꯭ꯔꯣꯜ ꯇꯧꯕ ꯉꯝꯕꯅꯦꯕ ꯑꯗꯨꯅꯤꯅ ꯌꯣꯒꯥꯒ ꯃꯦꯗꯤꯇꯦꯁꯟꯁꯦ ꯑꯩꯈꯣꯏꯒꯤ ꯄꯨꯟꯁꯤꯗꯗꯤ ꯌꯥꯝ ꯀꯥꯟꯅꯈ꯭ꯔꯝꯅꯦ ꯁꯤ ꯑꯅꯤꯁꯤ ꯄꯨꯜꯂꯒ ꯑꯩꯈꯣꯏꯅ ꯄ꯭ꯔꯦꯛꯇꯤꯁ ꯇꯧꯕ ꯃꯇꯝꯗ ꯐꯤꯖꯤꯀꯦꯜꯁꯨ ꯑꯩꯈꯣꯏ ꯑꯦꯛꯇꯤꯞ ꯑꯣꯏꯔꯤꯅꯤ ꯑꯗꯨꯒ ꯃꯦꯟꯇꯦꯜꯂꯤꯁꯨ ꯑꯩꯈꯣꯏꯁꯦ ꯀꯟꯇ꯭ꯔꯣꯜ ꯇꯧꯔꯤꯅꯤ ꯁꯥꯎꯟ ꯑꯣꯏꯔꯤꯅꯤ ꯑꯗꯨꯒ ꯑꯩꯈꯣꯏ ꯏꯁꯇꯔꯦꯁꯁꯨ ꯔꯤꯂꯤꯐ ꯑꯣꯏꯒꯅꯤ ꯍꯥꯏꯔꯗꯤ ꯄꯤꯊ꯭ꯔꯤꯕꯤꯗ ꯌꯥꯝ ꯐꯥꯎꯈ꯭ꯔꯕ ꯐꯥꯎꯈ꯭ꯔꯕ ꯃꯤꯁꯛꯁꯤꯡꯁꯦ ꯃꯣꯏꯁꯦ ꯌꯣꯒꯥ ꯃꯦꯗꯤꯇꯦꯁꯟ ꯇꯧꯕꯈꯛꯇꯅꯦ ꯍꯧꯖꯤꯛ ꯌꯦꯡꯉꯣꯅꯦ ꯑꯩꯈꯣꯏ ꯏꯟꯗꯤꯌꯥꯗ ꯏꯁꯄꯤꯔꯤꯆꯨꯋꯦꯜ ꯒꯨꯔꯨꯁꯦ ꯃꯣꯏꯁꯦ ꯑꯦꯚ꯭ꯔꯤꯗꯦ ꯃꯣꯏꯁꯦ ꯃꯦꯗꯤꯇꯦꯁꯟ ꯇꯧꯕꯅꯦꯕ ꯃꯣꯏꯁꯦ ꯃꯈꯣꯏꯒꯤ ꯋꯥꯈꯜꯁꯦ ꯃꯣꯏꯒꯤ ꯊꯤꯡꯀꯤꯡꯁꯦ ꯀꯟꯇ꯭ꯔꯣꯜ ꯇꯧꯕ ꯉꯝꯃꯦꯕ ꯃꯣꯏꯅ ꯃꯦꯗꯤꯇꯦꯁꯟꯒꯤ ꯊ꯭ꯔꯨꯗ ꯃꯣꯏꯅ ꯃꯣꯏꯒꯤ ꯋꯥꯈꯜꯁꯦ ꯀꯟꯇ꯭ꯔꯣꯜ ꯇꯧꯔꯒ ꯃꯣꯏꯅ ꯗꯤꯁꯤꯖꯟ ꯂꯧ ꯃꯇꯝꯗ ꯏꯪꯇꯞꯅ ꯆꯤꯛꯅ ꯃꯣꯏꯅ ꯗꯤꯁꯤꯖꯟꯁꯦ ꯂꯧꯕ ꯉꯝꯃꯦ ꯑꯗꯨꯅꯤꯅ ꯌꯣꯒꯥꯒ ꯃꯦꯗꯤꯇꯦꯁꯟꯁꯦ ꯀꯝꯕꯥꯏꯟ ꯇꯧꯔꯒ ꯑꯩꯈꯣꯏꯅ ꯄ꯭ꯔꯦꯛꯇꯤꯁ ꯇꯧꯕ ꯃꯇꯝꯗ ꯑꯩꯈꯣꯏ ꯐꯤꯖꯤꯀꯦꯜꯂꯤ ꯃꯦꯟꯇꯦꯜꯂꯤ ꯑꯩꯈꯣꯏꯁꯦ ꯐꯨꯜꯂꯤ ꯄ꯭ꯔꯤꯄꯦꯌꯔꯅꯦꯕ ꯑꯩꯈꯣꯏꯁꯦ ꯃꯦꯆꯨꯌꯣꯔ ꯑꯣꯏꯈ꯭ꯔꯦꯕ ꯑꯗꯨꯅꯤꯅ ꯃꯤꯑꯣꯏꯕ ꯃꯈꯩꯁꯦ ꯌꯣꯒꯥꯒ ꯃꯦꯗꯤꯇꯦꯁꯟꯁꯦ ꯇꯧꯕ ꯗꯔꯀꯥꯔ ꯇꯥꯏ ꯍꯥꯏꯕꯁꯦ ꯑꯩꯅ ꯂꯧꯏ ꯑꯁꯤ ꯍꯥꯏꯔꯒ ꯑꯩ ꯇꯣꯛꯂꯒꯦ